ꯍꯜꯂꯣ

ꯑꯩꯁꯨ ꯈꯜꯂꯝꯃꯤꯃꯤꯅꯦ ꯅꯋꯥ ꯅꯈꯣꯟ ꯇꯥꯈꯤꯗ꯭ꯔꯦꯅ ꯀꯃꯥꯏ ꯀꯃꯥꯏ ꯇꯧꯔꯤꯒꯦ ꯑꯥ ꯀꯔꯤ ꯐꯤꯂꯝ ꯑꯣꯏꯖꯥꯠꯅꯣ ꯃꯃꯤꯡꯗꯨ ꯍꯥꯏꯐꯦꯠ ꯍꯥꯏꯌꯨꯅꯦ

ꯑꯣ ꯑꯅꯧꯕꯔꯣ ꯍꯟꯗꯛ ꯆꯍꯤꯒꯤꯔꯣ ꯌꯥꯏꯌꯦ ꯌꯦꯡꯉꯨꯁꯤ ꯍꯧꯖꯤꯛ ꯍꯧꯖꯤꯛ ꯆꯠꯊꯔꯤꯕ ꯐꯤꯂꯝꯂꯥ ꯀꯃꯥꯏ ꯇꯧꯕꯅꯣ

ꯇꯔꯥꯒ ꯃꯉꯥ ꯇꯔꯥ ꯃꯉꯥꯅꯤ ꯌꯥꯏꯌꯦ ꯇꯥꯔꯤꯛ ꯀꯌꯥꯗ ꯌꯦꯡꯉꯨꯁꯤꯅꯣ ꯏꯌꯥ ꯌꯥꯏꯗ ꯌꯥꯏ ꯁꯟꯗꯦ ꯅꯨꯃꯤꯠ ꯇꯧꯔꯗꯤ ꯄꯨꯡ ꯀꯌꯥꯒꯤ ꯇꯤꯀꯦꯠ ꯀꯛꯀꯦ ꯍꯥꯏꯕꯅꯣ ꯌꯦꯡꯉꯗꯤ ꯅꯥꯏꯠꯇ ꯌꯦꯡꯒꯗꯃꯤꯗ ꯅꯥꯏꯠꯇ

ꯇꯤꯀꯦꯠꯇꯨ ꯑꯩꯈꯣꯏ ꯁꯤꯗꯒꯤ ꯆꯠꯀꯗꯕ ꯃꯤꯁꯤꯡꯗꯨ ꯀꯅꯥ ꯀꯅꯥꯅꯣꯗꯨ ꯍꯥꯏꯐꯦꯠ ꯍꯪꯅꯁꯦ ꯑꯗꯨꯒ ꯑꯁꯪꯕ ꯃꯤ ꯑꯃ ꯆꯠꯍꯜꯂꯁꯦ

ꯑꯣ ꯇꯥꯡ ꯀꯌꯥ ꯐꯥꯎꯕ ꯃꯐꯝ ꯑꯗꯨꯗ ꯇꯧꯈꯤꯅꯤ ꯍꯥꯏꯔꯤꯖꯥꯠꯅꯣ ꯑꯩꯈꯣꯏꯅ ꯌꯦꯡꯕ ꯆꯠꯁꯦꯅ ꯍꯥꯏꯔꯤ ꯅꯨꯃꯤꯠꯁꯤꯗ ꯂꯣꯏꯒꯤꯗꯣꯔꯤꯖꯥꯠꯂꯥ ꯑꯗꯨꯗꯤ ꯌꯥꯝ ꯊꯨꯅ ꯆꯠꯍꯧꯗꯕ ꯌꯥꯔꯣꯏꯅꯦ

ꯍꯣꯏ ꯌꯥꯔꯦ ꯌꯥꯔꯦ ꯑꯗꯨꯕꯨꯗꯤ ꯆꯥꯅꯕꯗꯨ ꯑꯩꯅ ꯉꯝꯃꯒꯦ ꯍꯣꯜ ꯃꯅꯨꯡꯗ ꯐꯤꯂꯝ ꯌꯦꯡꯕꯗ ꯔꯤꯐ꯭ꯔꯦꯁꯃꯦꯟꯗꯨ ꯑꯩ ꯇꯧꯔꯒꯦ ꯆꯥꯛ ꯑꯥ ꯆꯥꯛ ꯑꯃ ꯇꯧꯕꯩ ꯍꯣꯜ ꯃꯅꯨꯡꯗ ꯆꯥꯅ ꯊꯛꯅꯕ ꯍꯩ ꯃꯍꯤꯒꯨꯝꯕ ꯀ꯭ꯋꯥꯒꯨꯝꯕ ꯇꯂꯞꯀꯨꯝꯕꯗꯣ ꯑꯗꯨꯃ ꯑꯩ ꯇꯧꯔꯒꯦꯕ ꯑꯣ ꯑꯥ ꯑꯦ ꯇꯧꯔꯁꯤ ꯇꯧꯔꯁꯤ ꯍꯦꯛꯇ ꯐꯨꯒꯥꯏꯔꯨꯔꯁꯤ ꯀꯅꯥ ꯀꯅꯥ ꯆꯠꯀꯅꯤ ꯍꯥꯏꯒꯦ ꯍꯥꯏꯐꯦꯠ ꯄꯥꯎꯗꯨ ꯂꯧꯕꯅ ꯐꯔꯣꯏꯗ꯭ꯔꯣ ꯀꯅꯥꯗ ꯂꯧꯒꯅꯤ ꯀꯅꯥ ꯌꯥꯝ ꯆꯠꯀꯜꯂꯤ ꯑꯗꯨꯝꯕ ꯐꯤꯂꯝꯁꯤꯗꯤ ꯌꯥꯝ ꯆꯠꯀꯟꯕ ꯂꯩꯅꯦ ꯑꯥ ꯑꯣ ꯃꯥ ꯑꯃ ꯑꯩ ꯂꯥꯏꯟ ꯂꯧꯔꯛꯑꯒꯦ ꯑꯗꯨꯒ ꯑꯇꯣꯞ ꯑꯇꯣꯞꯄꯁꯨ ꯈꯔ ꯌꯦꯡꯉꯣ ꯑꯗꯣ ꯑꯗꯨꯒ ꯆꯠꯁꯤ ꯄꯨꯟꯅ ꯆꯠꯄꯅ ꯄꯨꯟꯅ ꯌꯦꯡꯕꯅ ꯐꯩꯑꯕ

ꯑꯣ ꯑꯗꯨꯗꯤ ꯃꯥ ꯑꯣꯏꯅ ꯋꯥꯔꯤ ꯁꯥꯔꯥ ꯃꯥ ꯑꯣꯏꯅ ꯊꯥꯔꯁꯤ ꯑꯣ ꯄꯥꯋꯥꯔꯗꯤ ꯈꯔ ꯂꯩꯕꯅꯦ ꯃꯥꯏ ꯄꯥꯋꯥꯔꯁꯤ ꯑꯩ ꯈꯪꯉꯦ ꯑꯩꯁꯨ ꯑꯗ ꯐꯤꯂꯝꯗꯨ ꯌꯦꯡꯉꯗꯤ ꯌꯦꯡꯊꯣꯛꯑꯔꯁꯤ ꯍꯥꯏꯕ ꯇꯥꯔꯒꯗꯤ ꯈꯔ ꯉꯟꯅ ꯌꯦꯡꯉꯨꯁꯤ ꯑꯗꯨꯒ ꯇꯤꯀꯦꯠꯇꯨꯁꯨ ꯈꯔ ꯉꯟꯅ ꯂꯧꯍꯧꯁꯤ ꯅꯪꯅꯔꯣꯏꯕ ꯃꯤꯗꯨ ꯏꯟꯅꯩ ꯍꯥꯏꯕꯅꯤꯅ ꯐꯤꯂꯝꯗꯨ ꯌꯥꯝ ꯐꯖꯕ ꯐꯤꯂꯝꯅꯤ

ꯑꯗꯨꯅꯦ ꯍꯥꯏꯁꯦ ꯅꯣꯡ ꯐꯥꯗꯣꯛ ꯂꯥꯡꯌꯣꯛꯎꯕꯕꯨ ꯀꯩꯅꯣꯅꯦ

ꯑꯥ ꯑꯗꯨꯗꯤ ꯐꯤꯂꯝ ꯇꯤꯀꯦꯠ ꯂꯧꯕꯩꯗꯨ ꯑꯩ ꯍꯥꯏꯐꯦꯠ ꯂꯥꯏꯟꯗꯨ ꯂꯧꯅꯔꯒꯦ ꯄꯥꯎꯗꯨ ꯐꯥꯎꯅꯔꯒꯦ ꯑꯗꯨꯒ ꯇꯤꯀꯦꯠꯇꯨ ꯀꯛꯍꯜꯂꯨꯔꯁꯦ

ꯌꯥꯎꯔꯤ ꯌꯥꯎꯔꯤ ꯑꯩ ꯑꯗꯨꯝ ꯁꯤꯗꯒꯤ ꯂꯥꯏꯟ ꯂꯧꯔꯒꯦ ꯑꯥ ꯑꯗꯨꯒ ꯍꯦꯛꯇ ꯆꯠꯍꯜꯂꯒꯦ ꯍꯣꯏ ꯍꯣꯏ ꯑꯗꯨꯃꯥꯏ ꯇꯧꯔꯁꯦ ꯍꯣꯏ ꯍꯣꯏ ꯌꯦꯡꯉꯁꯤ ꯌꯦꯡꯉꯁꯤ ꯐꯤꯂꯝꯗꯨ ꯁꯣꯏ ꯌꯦꯡꯉꯁꯤ ꯑꯩ ꯂꯥꯏꯟ ꯑꯝꯇ ꯂꯧꯔꯒꯦ ꯇꯤꯀꯦꯠꯇꯨ ꯀꯛꯍꯜꯂꯒꯦ ꯍꯣꯏ ꯍꯣꯏ ꯄꯣꯊꯥꯔꯒꯦ ꯄꯣꯊꯥꯔꯒꯦ ꯄꯣꯊꯥꯕꯤꯔꯣ